ꯑꯗꯣꯝꯅ ꯑꯩꯒꯤ ꯂꯩꯀꯣꯜ ꯁꯦꯝꯕꯗ ꯑꯩꯅ ꯗꯤꯖꯥꯏꯟꯗꯤ ꯀꯔꯝꯍꯥꯏꯅ ꯂꯧꯒꯦ ꯍꯥꯏꯗꯤ ꯑꯩ ꯑꯩ ꯂꯥꯏꯔꯤꯛꯇꯁꯨ ꯑꯗꯨꯝ ꯏꯟꯂꯦꯟꯁꯒꯤ ꯗꯤꯖꯥꯏꯟ ꯖꯥꯄꯥꯟꯒꯤ ꯗꯤꯖꯥꯏꯟ ꯑꯗꯨꯒꯨꯝꯕ ꯂꯩꯌꯦ ꯑꯗꯨꯕꯨ ꯑꯩꯅ ꯀꯃꯥꯏ ꯂꯧꯒꯦꯒꯦ ꯑꯩ ꯃꯣꯕꯥꯏꯜꯗꯒꯤ ꯁꯥꯟꯅꯔꯒ ꯃꯣꯕꯥꯏꯜꯗꯒꯤ ꯌꯦꯡꯂꯒ ꯒꯨꯒꯜꯗꯒꯤ ꯌꯦꯡꯂꯒ ꯇꯧꯕꯁꯨ ꯌꯥꯎꯋꯦ ꯑꯗꯨ ꯑꯩꯍꯥꯛꯅ ꯄꯨꯊꯣꯛꯂꯒ ꯑꯁꯤ ꯗꯤꯖꯥꯏꯟꯗꯨ ꯐꯖꯒꯦꯔꯥ ꯍꯥꯏꯅ ꯈꯜꯂꯒ ꯄꯨꯊꯣꯛꯂꯒ ꯇꯧꯕꯁꯨ ꯌꯥꯎꯋꯦ ꯑꯗꯨꯒꯤ ꯑꯩꯒꯤ ꯗꯤꯖꯥꯏꯟꯁꯦ ꯃꯐꯝ ꯀꯗꯥꯏꯗꯒꯤ ꯂꯧꯒꯦ ꯍꯥꯏꯕꯗꯤ ꯍꯥꯏꯕꯗꯤ ꯉꯝꯗꯦ ꯀꯔꯤꯅꯣ ꯍꯥꯏꯗꯤ ꯑꯩꯒꯤꯗꯤ ꯄꯨꯔꯥ ꯃꯤꯛꯁ ꯑꯣꯏꯅ ꯑꯩꯒꯤ ꯄꯨꯊꯣꯛꯄ ꯏꯁꯥꯅ ꯄꯨꯊꯣꯛꯄꯁꯨ ꯌꯥꯎꯋꯦ ꯃꯤꯒꯤ ꯑꯥꯏꯗꯤꯌꯥꯗ ꯂꯧꯔꯒ ꯇꯧꯕꯁꯨ ꯌꯥꯎꯋꯦ ꯐꯣꯟꯗꯒꯤ ꯌꯦꯡꯂꯒ ꯇꯧꯕꯁꯨ ꯌꯥꯎꯋꯦ ꯏꯃꯥ ꯏꯄꯥꯅ ꯍꯥꯏꯕꯤꯔꯒ ꯇꯧꯕꯁꯨ ꯌꯥꯎꯋꯦ ꯑꯗꯨꯒꯤ ꯗꯤꯖꯥꯏꯟꯗꯤ ꯄꯥꯔꯇꯤꯀꯨꯂꯔ ꯑꯣꯏꯅ ꯑꯁꯤ ꯗꯤꯖꯥꯏꯟꯅꯤ ꯍꯥꯏꯕꯗꯤ ꯂꯩꯇꯦ ꯑꯗꯨꯝ ꯐꯖꯕ ꯃꯐꯝꯗ ꯑꯗꯨꯝ ꯍꯥꯞꯄ ꯃꯦꯠꯆꯤꯡ ꯑꯣꯏꯕ ꯃꯇꯝꯗ ꯑꯗꯨꯝ ꯍꯥꯞꯄ ꯑꯩꯍꯥꯛꯅ ꯑꯗꯨꯃꯥꯏꯅ ꯁꯥꯟꯅꯔꯒ ꯏꯪꯈꯣꯜꯗꯨ ꯁꯦꯝꯕ ꯂꯩꯀꯣꯜꯗꯨ ꯁꯦꯝꯕꯅꯤ ꯍꯥꯏ ꯑꯗꯨꯃꯥꯏꯅ ꯍꯥꯏꯒꯅꯤ ꯑꯩꯗꯤ ꯑꯗꯨ ꯑꯩ ꯏꯁꯥꯒꯤꯅꯤꯅ ꯑꯁꯤꯗꯒꯤ ꯂꯧꯏ ꯍꯥꯏꯕꯗꯤ ꯑꯩ ꯍꯥꯏꯕ ꯉꯝꯗꯦ ꯍꯥꯏꯐꯝ ꯈꯪꯗꯦ ꯑꯗꯨꯕꯨ ꯍꯣꯏ ꯌꯥꯝꯅ ꯑꯩꯅ ꯌꯥꯝꯅ ꯌꯦꯡꯕ ꯇꯣꯏꯅ ꯗꯤꯖꯥꯏꯟꯗꯨ ꯌꯥꯝꯅ ꯄꯥꯝꯕꯁꯦ ꯑꯩꯈꯣꯏ ꯌꯨꯇꯨꯞꯇꯒꯤ ꯑꯗꯨꯃꯛ ꯐꯪꯏ ꯌꯨꯇꯨꯞꯇꯒꯤ